ꯍꯜꯂꯣ ꯆꯦ ꯔꯣꯖꯤꯇꯥ ꯅꯨꯡꯉꯥꯏꯔꯤꯕꯣ ꯁꯨꯝ ꯍꯪꯉꯛꯏꯅꯤꯅꯦ ꯀꯩꯅꯣ ꯐꯥꯒꯤꯅꯦ ꯑꯗꯣ ꯅꯪꯅ ꯅꯍꯥꯟꯃꯨꯛ ꯄꯤꯔꯛꯄꯗꯣ ꯅꯪꯅ ꯄꯤꯔꯛꯄ ꯍꯪꯒꯥꯝꯗꯣ ꯌꯥꯝ ꯍꯥꯎꯋꯦꯕ ꯑꯗꯣ ꯐꯔꯐꯠꯀ ꯇꯣꯏꯔꯗꯅ ꯈꯪꯕ꯭ꯔꯥ ꯀꯃꯥꯏꯅ ꯇꯧꯔꯤꯅꯣꯕ ꯑꯗꯨꯕꯣ ꯌꯥꯝ ꯍꯥꯎꯋꯦ ꯍꯥꯏꯕ ꯎꯝ ꯑꯥ ꯎꯝ ꯀꯩ ꯚꯦꯔꯥꯏꯇꯤꯅꯣ ꯑꯗꯨꯕꯣ

ꯄꯥꯛꯏꯅꯦ ꯌꯥꯝꯅ

ꯑꯩꯗꯤ ꯀꯤꯠꯀꯤꯠ ꯅꯝꯃ ꯊꯣꯡꯉ ꯆꯥꯔꯕ ꯎꯝ ꯍꯥ

ꯑꯩꯁꯨ ꯑꯗꯨꯝ ꯀꯩꯅꯣ ꯈꯔ ꯊꯥꯖꯜꯂꯦ ꯑꯩꯈꯣꯏꯗꯤ ꯄꯣꯠꯁꯨ ꯌꯥꯝ ꯐꯠꯇꯦꯕꯀꯣ ꯑꯗꯨꯅꯅꯦ ꯀꯣꯕꯤ ꯈꯔ ꯊꯥꯏ ꯑꯗꯨꯅꯅꯦ ꯀꯣꯕꯤꯗꯨꯁꯨ ꯌꯥꯝ ꯄꯤꯛꯑꯦ ꯑꯗꯨ ꯍꯥꯎꯕꯨꯗꯤ ꯍꯥꯎꯋꯦꯕꯀꯣ ꯁ꯭ꯔꯨꯁ꯭ꯔꯨꯒ ꯇꯨꯝꯃꯒ ꯑꯗꯨ ꯆꯤꯆꯦꯗꯤ ꯆꯤꯆꯦ ꯍꯣꯏꯗꯤ ꯍꯤꯡꯒꯣꯜꯁꯨ ꯌꯥꯝ ꯆꯥꯎꯋꯤꯗꯅ ꯄꯣꯠꯁꯨ ꯃꯌꯥꯝ ꯍꯧꯋꯤ ꯀꯩꯀꯩ ꯊꯥꯔꯤꯒꯦꯕ ꯎꯝ ꯎꯝ ꯎꯝ ꯑꯥ ꯑꯗꯨꯝ ꯃꯔꯨ ꯃꯔꯥꯡ ꯌꯣꯟꯕ ꯗꯨꯀꯥꯟꯗ ꯑꯗꯨꯝ ꯑꯗꯨꯝ ꯍꯦꯛꯇ ꯂꯣꯏ ꯐꯪꯕ ꯅꯠꯇ꯭ꯔꯣ ꯍꯦꯛꯇ

ꯀꯃꯥꯏꯅ ꯁꯦꯝꯒꯦꯕ ꯆꯤꯆꯦ ꯁꯤ

ꯎꯝ ꯑꯪ ꯐꯩꯌꯦ ꯆꯤꯆꯦ ꯑꯗꯣ

ꯑꯥ ꯑꯣ ꯍꯣꯏ ꯇꯧꯒꯦ ꯑꯩꯁꯨ ꯄꯥꯟꯗꯗꯅ ꯂꯩꯔꯤꯅꯤꯅꯦ ꯑꯗꯨ ꯍꯧꯗꯪ ꯍꯧꯔꯒ ꯑꯣ ꯆꯤꯆꯦ ꯑꯗꯨꯗꯤ ꯑꯩ ꯅꯣꯡꯃ ꯂꯥꯛꯀꯦ ꯍꯣꯏ ꯍꯣꯏ ꯏꯟꯖꯥꯡ ꯅꯥꯞꯄꯤ ꯂꯧꯕ ꯂꯥꯛꯀꯦ ꯍꯣꯏ ꯊꯝꯃꯒꯦ ꯆꯤꯆꯦ ꯑꯗꯨꯗꯤ